ꯇꯨꯜꯁꯤ ꯑꯃꯁꯨꯡ ꯑꯇꯩ ꯃꯅꯥ ꯃꯁꯤꯡꯒꯨꯝꯕꯀꯣ ꯍꯤꯗꯥꯛ ꯂꯥꯡꯊꯛꯁꯤꯡ ꯌꯨꯝꯗ ꯑꯩꯈꯣꯏꯗꯤ ꯀꯌꯥꯃꯨꯛ ꯊꯝꯗꯦ ꯍꯥꯏꯕꯁꯦ ꯇꯨꯜꯁꯤ ꯃꯥꯅꯕ ꯑꯃꯗꯤ ꯊꯝꯃꯦꯀꯣ ꯑꯗꯨꯒꯤ ꯃꯅꯥꯁꯦ ꯑꯩꯈꯣꯏꯅ ꯑꯗꯨꯒꯨꯝꯕ ꯕꯣꯏꯜ ꯇꯧꯔꯒ

ꯑꯩꯅ ꯍꯥꯏꯅꯕꯁꯦ ꯀꯩꯅꯣ ꯑꯩꯅ ꯍꯥꯏꯅꯤꯡꯕꯁꯦ ꯑꯗꯨꯒꯨꯝꯕ ꯃꯅꯥꯁꯤꯡꯅ ꯊꯕꯥꯛ ꯅꯥꯕ ꯀꯩꯅꯣ ꯅꯥꯕꯁꯦ ꯑꯗꯨꯒꯤ ꯍꯤꯗꯥꯛꯗꯒꯤ ꯃꯣꯏꯅ ꯐꯖꯅ ꯆꯠꯂꯦꯕ ꯑꯩꯈꯣꯏꯒꯤꯗ ꯑꯗꯒꯤ ꯅꯨꯡꯉꯥꯏꯕ ꯑꯃ ꯂꯩꯌꯦꯕ ꯁꯥꯏꯠ ꯏꯐꯦꯛꯁꯨ ꯂꯩꯇꯦ ꯍꯤꯗꯥꯛꯗꯤ ꯍꯤꯗꯥꯛꯅꯤꯅ ꯀꯤꯃꯤꯀꯜꯁ ꯌꯥꯝꯃꯤꯕꯀꯣ ꯑꯗꯨꯅ ꯑꯩꯈꯣꯏꯒꯤ ꯑꯦꯟꯇꯤꯕꯥꯑꯣꯇꯤꯛꯁꯀꯨꯝꯕꯗꯤ ꯌꯥꯝ ꯆꯥꯗꯕ ꯑꯣꯏꯌꯦꯕꯀꯣ ꯈꯪꯗꯦ ꯏꯁꯥꯒꯤ ꯊꯥꯖꯕ ꯑꯃ ꯑꯣꯏꯕꯅꯤꯅ ꯑꯩꯗꯤ ꯑꯗꯨꯃꯥꯏꯅ ꯄꯥꯝꯃꯦ ꯑꯗꯨꯅ ꯍꯥꯏꯗꯤ ꯑꯁꯤꯒꯨꯝꯕ ꯄꯥꯝꯕꯤꯁꯤꯒꯤ ꯃꯅꯥꯁꯤꯡꯁꯦ ꯌꯨꯝꯗꯒꯤ ꯌꯝꯕꯁꯦ ꯌꯥꯝ ꯐꯩ ꯍꯧꯖꯤꯛ ꯗꯔꯀꯥꯔ ꯂꯩꯔꯗꯤ ꯑꯗꯨꯝ ꯊꯝ ꯌꯥꯏ ꯑꯗꯨ ꯄꯦꯔꯤꯋꯤꯡꯀꯜꯒꯨꯝꯕ ꯀꯧꯕ ꯆꯃꯥꯁꯨ ꯑꯗꯨꯒꯨꯝꯕꯁꯨ ꯕꯤ ꯄꯤꯒꯨꯝꯕ ꯍꯟꯊꯔꯛꯄ ꯑꯗꯨꯒꯨꯝꯕ ꯇꯧꯕ ꯌꯥꯝ ꯗꯔꯀꯥꯔ ꯂꯩꯕꯅꯦꯕ ꯊꯨꯅ ꯍꯟꯊꯕꯅꯦꯕ ꯕꯤ ꯄꯤ ꯒꯨꯂꯤꯗꯒꯤ ꯍꯦꯟꯅ ꯐꯩꯌꯦꯕꯀꯣ ꯑꯗꯨꯅ ꯑꯩꯗꯤ ꯑꯦꯟꯇꯤꯕꯥꯑꯣꯇꯤꯛꯁꯀꯨꯝꯕ ꯑꯗꯒꯤꯗꯤ ꯁꯤꯒꯨꯝꯕ ꯌꯨꯝꯗ ꯐꯪꯕ ꯀꯩꯅꯣ ꯃꯅꯥꯁꯤꯡꯅ ꯍꯦꯟꯅ ꯑꯗꯨ ꯑꯦꯟꯇꯤꯕꯥꯑꯣꯇꯤꯛꯁ ꯑꯃꯗꯒꯤ ꯐꯩ ꯍꯥꯏꯕꯁꯤ ꯑꯩꯗꯤ ꯍꯥꯏꯅꯤꯡꯉꯦ ꯏꯁꯥꯒꯤ ꯑꯣꯏꯅ ꯀꯩꯅꯣ ꯊꯥꯖꯕ ꯃꯣꯏꯅ ꯍꯥꯏꯗꯤ ꯍꯥꯏꯕꯅꯦ